ꯃꯅꯤꯄꯨꯔꯗ ꯑꯩꯈꯣꯏꯒꯤ ꯅꯥꯠꯀꯤ ꯆꯠꯅꯕꯤꯁꯦ ꯑꯩꯈꯣꯏꯒꯤ ꯅꯨꯄꯥ ꯅꯨꯄꯤ ꯈ꯭ꯋꯥꯏꯗꯒꯤ ꯃꯔꯨ ꯑꯣꯏꯕ ꯂꯨꯍꯣꯡꯕ ꯅꯨꯃꯤꯠꯁꯦ ꯅꯨꯄꯤꯅ ꯐꯅꯦꯛ ꯃꯄꯥꯟ ꯅꯥꯏꯕꯤ ꯁꯦꯠꯂꯒ ꯑꯗꯒꯤ ꯃꯀꯣꯛꯇ ꯇꯥꯡꯖꯦꯡꯂꯩꯒ ꯎꯞꯄꯕ ꯅꯨꯄꯥꯗꯨꯅ ꯐꯩꯖꯣꯝꯒ ꯁꯦꯠꯂꯒ ꯑꯗꯨꯃꯥꯏꯅ ꯇꯧꯕꯁꯦ ꯑꯩꯈꯣꯏꯒꯤꯗꯤ ꯀꯜꯆꯔꯅꯤ ꯑꯗꯒꯤ ꯃꯥ ꯃꯥꯒꯤ ꯖꯥꯇꯤꯒꯤ ꯃꯇꯨꯡ ꯏꯟꯅ ꯂꯣꯏꯅꯃꯛ ꯁꯦꯠꯅꯕ ꯉꯥꯛꯇꯅꯤ ꯑꯗꯨꯕꯨ ꯑꯩꯈꯣꯏꯒꯤ ꯃꯅꯤꯄꯨꯔꯒꯤ ꯑꯣꯏꯅꯗꯤ ꯐꯅꯦꯛ ꯃꯄꯥꯟ ꯅꯥꯏꯕꯤ ꯇꯥꯡꯖꯦꯡꯂꯩ ꯐꯩꯖꯣꯝ ꯍꯥꯏꯕꯁꯦ ꯈ꯭ꯋꯥꯏꯗꯒꯤ ꯃꯔꯨ ꯑꯣꯏꯕ ꯆꯠꯅꯕꯤꯅꯤ ꯑꯗꯒꯤ ꯑꯍꯜ ꯂꯃꯟ ꯊꯛꯁꯤ ꯈꯥꯁꯤ ꯍꯥꯏꯕꯁꯤꯅ ꯂꯨꯍꯣꯡꯂꯕ ꯃꯇꯨꯡꯗ ꯃꯄꯨꯔꯣꯏꯕꯗ ꯀꯔꯤ ꯕꯦꯕꯥꯔ ꯇꯧꯒꯅꯤ ꯑꯗꯒꯤ ꯃꯅꯦꯝꯗꯅ ꯀꯔꯤ ꯇꯧꯒꯅꯤ ꯃꯀꯨꯕꯣꯛꯇ ꯀꯔꯤ ꯇꯧꯒꯅꯤ ꯃꯧꯗꯨꯅ ꯐꯖꯅ ꯈꯪꯕ ꯅꯨꯄꯤꯗꯣ ꯑꯗꯨꯕꯨ ꯀꯧꯏ ꯂꯝꯆꯠ ꯁꯥꯖꯠ ꯐꯖꯕ ꯑꯗꯒꯤ ꯕꯦꯕꯥꯔ ꯈꯪꯕ ꯅꯨꯄꯤ ꯍꯥꯏꯔꯤꯁꯦ ꯃꯀꯨꯕꯣꯛ ꯎꯕ ꯃꯇꯝꯗ ꯃꯀꯣꯛ ꯈꯨꯝꯒꯅꯤ ꯃꯀꯨꯕꯣꯛꯀꯤ ꯆꯥꯅꯉꯥꯏ ꯊꯛꯅꯉꯥꯏ ꯁꯦꯕꯥ ꯃꯇꯤꯛ ꯆꯥꯅ ꯇꯧꯕꯤꯒꯅꯤ ꯃꯅꯦꯝꯕꯨꯁꯨ ꯂꯨꯅꯥ ꯐꯖꯅ ꯇꯧꯕꯤꯒꯅꯤ ꯃꯄꯨꯔꯣꯏꯕꯕꯨꯁꯨ ꯏꯁꯣꯔꯃꯛꯅꯤ ꯈꯟꯅ ꯃꯥꯅ ꯅꯤꯡꯂꯒ ꯃꯄꯨꯔꯣꯏꯕꯒꯤ ꯁꯦꯕꯥ ꯃꯇꯤꯛ ꯆꯥꯅ ꯐꯖꯅ ꯇꯧꯕ ꯉꯝꯕꯗꯣ ꯑꯗꯨꯕꯨ ꯛꯧꯏ